ꯑꯩꯁꯤ ꯍꯧꯖꯤꯛ ꯃꯣꯕꯥꯏꯜ ꯔꯤꯆꯥꯔꯖ ꯍꯥꯞꯂꯤꯕꯅꯤ ꯑꯩꯒꯤ ꯔꯤꯆꯥꯔꯖ ꯑꯁꯤ ꯃꯦꯁꯦꯖ ꯑꯁꯤ ꯂꯥꯛꯄ꯭ꯔꯥ ꯂꯥꯛꯇꯕ꯭ꯔꯥ ꯀꯟꯐꯥꯔꯝ ꯑꯣꯏꯔꯕ꯭ꯔꯥ ꯑꯣꯏꯗꯕ꯭ꯔꯥ ꯍꯥꯏꯁꯤ ꯑꯩ ꯃꯇꯧ ꯀꯔꯝꯅ ꯈꯪꯒꯅꯤ ꯍꯥꯏꯔꯕꯗꯤ ꯑꯩꯅ ꯑꯦꯛꯀꯥꯎꯟꯗ ꯆꯦꯛ ꯇꯧꯕ ꯌꯥꯏ ꯑꯗꯨ ꯅꯠꯇ꯭ꯔꯒ ꯑꯩꯒꯤ ꯃꯔꯨꯞ ꯑꯃꯗ ꯀꯣꯜ ꯇꯧꯔꯒ ꯌꯦꯡꯕꯁꯨ ꯌꯥꯏ ꯑꯗꯨ ꯅꯠꯇ꯭ꯔꯒ ꯑꯩꯅ ꯌꯨꯇꯨꯞ ꯀꯨꯝꯕ ꯌꯦꯡꯂꯒ ꯂꯥꯛꯄ꯭ꯔꯥ ꯂꯥꯛꯇꯕ꯭ꯔꯥ ꯍꯥꯏꯕꯁꯨ ꯆꯦꯛ ꯇꯧꯕ ꯌꯥꯏ ꯑꯗꯨꯅ ꯔꯤꯆꯥꯔꯖ ꯀꯥꯞꯄ ꯃꯇꯝꯗ ꯑꯩꯈꯣꯏꯅ ꯁꯣꯏꯗꯅꯉꯥꯏꯗ ꯍꯣꯠꯅꯒꯗꯕꯅꯤ ꯑꯩꯈꯣꯏꯅ ꯑꯩꯈꯣꯏꯒꯤ ꯅꯝꯕꯔꯁꯤꯡ ꯑꯁꯤ ꯐꯖꯅ ꯁꯣꯏꯗꯅ ꯏꯔꯗꯤ ꯔꯤꯆꯥꯔꯖ ꯀꯥꯞꯄ ꯃꯇꯝꯗꯁꯨ ꯔꯤꯆꯥꯔꯖ ꯀꯥꯞꯂꯤꯕ ꯃꯤ ꯑꯗꯨꯅꯁꯨ ꯁꯣꯏꯗꯅ ꯐꯖꯅ ꯀꯥꯞꯄ ꯃꯇꯝꯗ ꯆꯪꯂꯛꯀꯅꯤ ꯍꯥꯏꯕꯁꯤ ꯊꯥꯖꯕꯅꯤ ꯑꯗꯨꯅ ꯅꯈꯣꯏꯒꯤ ꯔꯤꯆꯥꯔꯖ ꯀꯥꯞꯄ ꯃꯇꯝꯗ ꯅꯈꯣꯏꯒꯤ ꯅꯝꯕꯔ ꯑꯁꯤ ꯆꯦꯛꯁꯤꯟꯕꯤꯌꯨ ꯑꯗꯨꯒ ꯍꯦꯛ ꯀꯥꯞꯄ ꯂꯣꯏꯕ ꯃꯇꯨꯡꯗ ꯀꯞꯐꯥꯔꯃꯦꯁꯟ ꯃꯦꯁꯦꯖ ꯂꯥꯛꯄ꯭ꯔꯥ ꯂꯥꯛꯇꯕ꯭ꯔꯥ ꯍꯥꯏꯕꯁꯤ ꯐꯖꯅ ꯆꯦꯛ ꯇꯧꯕꯤꯌꯨ ꯍꯥꯏꯕꯁꯤ ꯍꯥꯏꯖꯅꯤꯡꯏ